ꯑꯩꯍꯥꯛꯅ ꯄꯨꯟꯁꯤꯒꯤ ꯑꯣꯏꯅ ꯑꯩꯒꯤ ꯄꯥꯟꯗꯝ ꯍꯥꯏꯔꯒꯗꯤ ꯑꯩ ꯑꯣꯖꯥ ꯑꯃ ꯑꯣꯏꯒꯦꯅ ꯈꯜꯂꯤ ꯑꯩꯒꯤ ꯐꯤꯎꯆꯔꯗ ꯑꯩꯅ ꯑꯉꯥꯡꯁꯤꯡ ꯍꯧꯒꯠꯂꯛꯏꯕ ꯈꯨꯗꯤꯡꯃꯛ ꯑꯁꯦ ꯐꯖꯅ ꯁꯦꯝꯒꯠ ꯁꯥꯒꯠꯀꯦꯅ ꯈꯜꯂꯤ ꯃꯈꯣꯏꯁꯤꯡꯕꯨ ꯐꯖꯅ ꯏꯝꯄ꯭ꯔꯨꯕꯃꯦꯟ ꯑꯃꯗ ꯐꯖꯅ ꯗꯤꯁꯤꯄ꯭ꯂꯤꯟ ꯅꯥꯏꯅ ꯁꯥꯇ꯭ꯔꯥ ꯈꯨꯗꯤꯡꯃꯛ ꯑꯐꯕ ꯁꯥꯇ꯭ꯔꯥ ꯏꯝꯄ꯭ꯔꯨꯕꯃꯦꯟ ꯑꯣꯏꯍꯟꯕ ꯍꯥꯏꯕꯗꯨ ꯄꯥꯝꯃꯤ ꯑꯣꯖꯥ ꯑꯃ ꯑꯣꯏꯕꯒꯤ ꯋꯥꯈꯜꯂꯣꯟ ꯊꯝꯃꯤ ꯑꯣꯖꯥ ꯑꯣꯏꯅꯤꯡꯕꯒꯤ ꯄꯥꯟꯗꯝꯅꯤ